ꯑꯩꯒꯤ ꯍꯣꯕꯤꯗꯤ ꯏꯕꯥ ꯌꯥꯝꯅ ꯄꯥꯝꯖꯩ ꯑꯉꯥꯡ ꯑꯣꯏꯔꯤꯉꯩꯗꯒꯤ ꯍꯧꯅ ꯑꯩꯁꯦ ꯏꯕ ꯈꯣꯠꯄꯗ ꯊꯋꯥꯏ ꯌꯥꯝꯅ ꯌꯥꯎꯖꯔꯛꯏ ꯊꯥꯕꯟꯒꯤ ꯊꯥꯕꯟ ꯐꯖꯕ ꯎꯕꯗ ꯑꯩ ꯕꯣꯏ ꯀꯣꯂꯣꯝ ꯄꯨꯊꯣꯛꯇꯨꯅ ꯏꯕ ꯏꯅꯕ ꯊꯧꯔꯥꯡ ꯇꯧꯖꯗꯨꯅ ꯊꯣꯡꯅꯥꯎ ꯃꯌꯥꯗ ꯐꯝꯗꯨꯅ ꯏꯕ ꯑꯁꯤ ꯑꯩꯅ ꯌꯥꯝꯅ ꯄꯥꯝꯖꯕ ꯑꯣꯏꯕꯅꯤꯅ ꯑꯩꯅ ꯋꯥꯈꯟꯅ ꯁꯥꯒꯠꯇꯨꯅ ꯐꯖ ꯐꯖꯔꯕ ꯋꯥꯍꯩ ꯋꯥꯇꯥ ꯁꯤꯖꯤꯟꯅꯗꯨꯅ ꯑꯩꯅ ꯏꯕ ꯑꯗꯨꯝ ꯏꯕ ꯍꯧꯖꯩ ꯊꯥꯕꯜꯒꯤ ꯏꯪꯂꯕ ꯑꯃꯁꯨꯡ ꯂꯩꯆꯤꯟ ꯃꯔꯛꯇ ꯊꯥꯕꯜꯅ ꯄꯥꯏꯕꯗꯨ ꯎꯔꯒ ꯑꯩꯅ ꯌꯥꯝꯅ ꯊꯋꯥꯏ ꯇꯥꯅ ꯑꯩꯅ ꯋꯥꯈꯟꯅ ꯅꯨꯡꯉꯥꯏꯕ ꯋꯥꯈꯟ ꯁꯥꯒꯠꯆꯗꯨꯅ ꯑꯩꯅ ꯏꯕ ꯑꯁꯤ ꯌꯥꯝꯅ ꯊꯋꯥꯏ ꯌꯥꯎꯅ ꯏꯖꯩ

ꯊꯣꯡꯅꯥꯎ ꯃꯌꯥꯗ ꯐꯝꯗꯨꯅ ꯑꯩꯅ ꯏꯪꯅ ꯆꯤꯛꯅ ꯋꯥꯈꯟ ꯇꯧꯗꯨꯅ ꯑꯩꯅ ꯌꯥꯝꯅ ꯒ꯭ꯌꯥꯟ ꯇꯥꯅ ꯐꯖꯕ ꯋꯥꯈꯟ ꯁꯥꯒꯠꯇꯨꯅ ꯁꯩꯔꯦꯡ ꯑꯃꯁꯨꯡ ꯋꯥꯔꯤ ꯀꯌꯥ ꯑꯩꯅ ꯏꯕ ꯍꯧꯖꯈꯤ ꯅꯨꯡꯗꯥꯡꯒꯤ ꯃꯇꯝ ꯑꯣꯏꯔꯛꯄ ꯑꯃꯁꯨꯡ ꯑꯌꯨꯛꯀꯤ ꯃꯇꯝ ꯑꯣꯏꯔꯛꯄꯁꯤꯗ ꯑꯩꯅ ꯌꯥꯝꯅ ꯊꯋꯥꯏ ꯇꯥꯅ ꯏꯖꯈꯤ